ꯇꯤ ꯚꯤ ꯑꯃꯁꯨꯡ ꯑꯣꯟꯂꯥꯏꯟꯒꯤ ꯑꯣꯟꯂꯥꯏꯟꯗꯒꯤ ꯑꯩꯈꯣꯏꯅ ꯑꯅꯧꯕ ꯋꯥꯈꯜ ꯂꯧꯁꯤꯡ ꯀꯌꯥ ꯑꯃꯔꯣꯝ ꯈꯪꯕ ꯉꯝꯃꯤ ꯑꯩꯈꯣꯏꯅ ꯈꯪꯅꯤꯡꯕ ꯃꯇꯝꯗ ꯈꯪꯅꯤꯡꯕ ꯄꯣꯠ ꯑꯃ ꯅꯠꯇ꯭ꯔꯒ ꯑꯩꯈꯣꯏꯅ ꯒ꯭ꯌꯥꯟ ꯇꯥꯗꯕ ꯇꯣꯄꯤꯛꯀꯤ ꯃꯇꯥꯡꯗꯁꯨ ꯑꯗꯨꯝ ꯑꯣꯟꯂꯥꯏꯟꯗ ꯏꯟꯇꯔꯅꯦꯠꯀꯤ ꯈꯨꯊꯥꯡꯗꯒꯤ ꯈꯪꯕ ꯉꯝꯃꯤ ꯑꯁꯤꯇ ꯅꯠꯇꯅ ꯀꯣꯆꯤꯡ ꯇꯧꯕ ꯆꯥꯎꯈꯠꯂꯛꯄꯒꯤ ꯃꯇꯨꯡꯏꯟꯅ ꯑꯣꯟꯂꯥꯏꯟ ꯈꯨꯊꯥꯡꯗꯒꯤ ꯀꯣꯆꯤꯡ ꯇꯧꯕ ꯑꯗꯨꯅ ꯑꯩꯈꯣꯏꯅ ꯈꯪꯅꯤꯡꯕ ꯀꯌꯥ ꯈꯪꯕ ꯉꯝꯃꯤ ꯍꯧꯖꯤꯛꯀꯥꯟꯗꯤ ꯑꯉꯥꯡꯁꯤꯡꯁꯨ ꯃꯣꯕꯥꯏꯜ ꯈꯨꯊꯥꯡꯒ ꯃꯣꯕꯥꯏꯜ ꯈꯨꯊꯥꯡꯗꯒꯤ ꯌꯨꯇ꯭ꯌꯦꯕꯇ ꯔꯥꯏꯝ ꯃꯈꯜ ꯃꯊꯦꯜ ꯀꯌꯥ ꯌꯦꯡꯗꯨꯅ ꯅꯣꯂꯦꯁ ꯀꯌꯥ ꯑꯃꯔꯣꯝ ꯇꯥꯟꯁꯤꯟꯕ ꯉꯝꯃꯤ ꯑꯩꯈꯣꯏꯅ ꯐꯣꯂꯣ ꯇꯧꯕ ꯆꯦꯅꯦꯟ ꯈꯔꯗꯤ ꯑꯟ ꯑꯦꯀꯥꯗꯃꯤ ꯁꯤ ꯑꯦꯁ ꯗꯨꯅꯤꯌꯥ ꯌꯨꯅꯤꯛ ꯑꯦꯀꯥꯗꯃꯤ ꯐꯤꯖꯤꯛꯁ ꯋꯥꯂꯥꯅꯤ